ꯍꯂꯣ ꯁꯤ ꯀꯦꯕ ꯑꯣꯏꯕꯤꯔꯕꯣ ꯑꯩꯅ ꯏꯝꯐꯥꯜ ꯆꯠꯅꯕꯩ ꯂꯥꯛꯆꯕꯗꯣ ꯃꯔꯛꯇ ꯂꯝꯕꯤ ꯁꯦꯝꯃꯝꯕꯅ ꯃꯔꯝ ꯑꯣꯏꯔꯒ ꯑꯩꯁꯦ ꯀꯣꯏꯅ ꯆꯠꯇꯕ ꯌꯥꯗ꯭ꯔꯦ ꯑꯗꯣ ꯌꯥꯔꯒꯗꯤ ꯏꯝꯐꯥꯜ ꯌꯧꯕꯗ ꯃꯤꯅꯤꯠ ꯀꯌꯥꯝ ꯆꯪꯒꯗꯣꯏꯅꯣ ꯂꯝꯕꯤꯁꯤ ꯀꯣꯏꯅ ꯆꯠꯄꯗ ꯑꯣ ꯄꯨꯡ ꯑꯃꯃꯨꯛ ꯆꯪꯅꯤꯕ ꯑꯗꯣ ꯌꯥꯔꯒꯗꯤ ꯑꯩꯁꯦ ꯈꯔ ꯊꯨꯅ ꯆꯠꯅꯤꯡꯕꯅꯦ ꯑꯗꯣ ꯈꯔ ꯊꯨꯅ ꯌꯧꯕ ꯌꯥꯒꯗꯕ ꯂꯝꯕꯤ ꯑꯝꯇꯪ ꯁꯤꯟꯕꯤꯕ ꯌꯥꯒꯗ꯭ꯔꯣ ꯑꯣ ꯌꯥꯅꯦꯕ ꯍꯣꯏ ꯍꯣꯏ ꯊꯝꯖꯔꯒꯦ ꯑꯗꯨꯗꯤ ꯌꯥꯔꯒꯗꯤ ꯑꯝꯇ ꯁꯤꯟꯕꯤꯌꯨꯀꯣ